ꯍꯜꯂꯣ ꯁꯤꯁꯦ ꯀꯩꯅꯣ ꯑꯣꯏꯗꯣꯏꯔꯥ ꯊꯣꯏꯕ ꯑꯣꯏꯗꯣꯏꯔꯥ ꯑꯣ ꯀꯥꯡꯄꯣꯛꯄꯤ ꯀꯩꯅꯣꯒꯤ ꯑꯃ ꯄꯣꯠ ꯗꯦꯂꯤꯕꯔꯤ ꯇꯧꯕꯗꯣ ꯑꯣ ꯅꯍꯥꯟ ꯕ꯭ꯔꯗꯔꯅ ꯄꯣꯠ ꯑꯃ ꯗꯦꯂꯤꯕꯔꯤ ꯇꯧꯕꯤꯔꯛꯑꯝꯕꯗꯣ ꯀꯩꯅꯣ ꯇꯧꯋꯦ ꯀꯩꯁꯨꯝ ꯁꯣꯏꯕ ꯉꯥꯝꯗꯅ ꯑꯗꯨꯝ ꯌꯧꯔꯛꯑꯝꯃꯦ ꯑꯗꯨꯒꯤ ꯀꯩꯅꯣꯝꯇ ꯈꯔ ꯊꯥꯒꯠ ꯋꯥꯍꯩ ꯈꯔ ꯍꯥꯏꯖꯒꯦ ꯇꯧꯕꯅꯦ ꯑꯣ ꯀꯩꯅꯣꯅꯦ ꯀꯩꯅꯣꯅꯦ ꯀꯥꯡꯄꯣꯛꯄꯤꯔꯣꯝ ꯕ꯭ꯔꯗꯔ ꯀꯥꯡꯄꯣꯛꯄꯤꯔꯣꯝꯗ ꯗꯦꯂꯤꯕꯔꯤꯒꯤ ꯆꯠꯄ ꯅꯠꯇ꯭ꯔꯣ ꯎꯝ ꯀꯥꯡꯄꯣꯛꯄꯤꯔꯣꯝꯒꯤ ꯀꯥꯡꯄꯣꯛꯄꯤ ꯋꯥꯔꯠ ꯅꯝꯕꯔ ꯁꯤꯛꯁꯀꯤꯗ ꯅꯪꯅ ꯅꯍꯥꯟ ꯗꯦꯂꯤꯕꯔꯤ ꯇꯧꯕꯤꯔꯛꯑꯝꯕꯗꯣ ꯑꯗꯨꯗꯣ ꯀꯩꯁꯨ ꯑꯩꯅ ꯈꯜꯂꯤꯕ ꯄꯣꯠꯇꯨꯒ ꯑꯗꯨꯝ ꯗꯦꯂꯤꯕꯔꯤ ꯇꯧꯕꯤꯔꯛꯏꯕ ꯄꯣꯠꯇꯨꯒ ꯃꯃꯟꯗꯨꯒ ꯍꯣꯠ ꯄꯩꯁꯥꯗꯨꯒ ꯑꯗꯨꯝ ꯆꯥꯟꯅꯅ ꯑꯗꯨꯝ ꯊꯤꯟꯕꯤꯔꯛꯄ ꯑꯗꯨꯗ ꯆꯞ ꯃꯥꯟꯅꯅ ꯀꯩꯁꯨꯝ ꯀꯩꯝꯇ ꯍꯥꯏꯅꯤꯡꯉꯥꯏ ꯍꯥꯏꯗꯤ ꯑꯗꯨꯗꯒꯤ ꯁꯨꯝ ꯐꯠꯇꯕ ꯄꯣꯠ ꯑꯝꯇ ꯌꯥꯎꯗ꯭ꯔꯦꯕ ꯑꯗꯨꯗꯤ ꯂꯣꯏꯅ ꯑꯩꯅ ꯄꯥꯝꯕꯗꯨꯃꯛꯇ ꯊꯣꯛꯑꯦꯕ ꯑꯗꯨꯒꯤ ꯁꯨꯝ ꯕ꯭ꯔꯗꯔ ꯀꯩꯅꯣꯝꯇ ꯁꯨꯃꯥꯏꯅ ꯊꯥꯒꯠ ꯋꯥꯍꯩ ꯈꯔ ꯍꯥꯏꯖꯒꯦꯅ ꯇꯧꯖꯔꯛꯄꯅꯦ ꯑꯣ ꯑꯇꯣꯞꯄ ꯑꯇꯣꯞꯄ ꯃꯤ ꯑꯇꯩꯗ ꯑꯩ ꯈꯛꯇ ꯅꯠꯇꯕꯤꯗ ꯑꯇꯣꯞꯄ ꯃꯤꯗꯁꯨ ꯑꯗꯨꯝ ꯁꯨꯃꯥꯏꯅ ꯁꯨꯝ ꯐꯖꯅ ꯁꯨꯝ ꯇꯧꯕꯤꯕ꯭ꯔꯣ ꯑꯗꯒꯤ ꯀꯔꯤ ꯎꯝ ꯕ꯭ꯔꯗꯔ ꯍꯣꯏꯅ ꯇꯧꯔꯤꯁꯦ ꯁꯨꯝ ꯋꯥꯔꯤꯅꯦꯀꯣ ꯋꯥꯔꯤꯅꯦ ꯍꯥꯏꯗꯤ ꯑꯌꯨꯛ ꯅꯨꯡꯊꯤꯟ ꯅꯨꯡꯁꯥ ꯁꯥꯕ ꯑꯗꯒꯤ ꯅꯣꯡꯆꯨꯕ ꯈꯪꯗꯅ ꯑꯗꯨꯝ ꯆꯠꯂꯒ ꯊꯤꯜꯂꯤꯅꯤ ꯑꯗꯨꯝ ꯍꯧꯖꯤꯛꯁꯨ ꯑꯗꯨꯝ ꯅꯨꯡꯁꯥꯁꯨ ꯁꯥꯔꯕꯅꯤꯅ ꯋꯥꯔꯤꯅꯤ ꯑꯗ ꯁꯨꯝ ꯅꯍꯥꯟ ꯕ꯭ꯔꯗꯔꯅ ꯀꯩꯅꯣ ꯇꯧꯕꯤꯔꯝꯕꯗꯨꯗ ꯁꯨꯝ ꯕ꯭ꯔꯗꯔꯒꯤ ꯗꯦꯂꯤꯕꯔꯤ ꯂꯥꯛꯄꯒꯤ ꯌꯥꯝꯕ ꯌꯥꯝꯗꯕ ꯇꯤꯞꯁ ꯑꯣꯏꯅ ꯈꯔ ꯍꯥꯞꯆꯒꯤꯕꯗꯣ ꯑꯗꯨꯝ ꯑꯗꯨꯗꯒꯤ ꯑꯄꯦꯟ ꯄꯦꯟꯗꯕ ꯂꯩꯕꯤꯕ꯭ꯔꯥ ꯎꯝ ꯍꯥꯏꯗꯤ ꯑꯇꯣꯞꯄ ꯁꯨꯝ ꯕ꯭ꯔꯗꯔ ꯍꯣꯏꯅ ꯆꯠꯄꯀꯥꯟꯗ ꯁꯨꯝ ꯗꯦꯂꯤꯕꯔꯤꯒꯤ ꯁꯨꯝ ꯆꯥꯔꯖ ꯁꯨꯝ ꯂꯥꯛꯄꯒꯤ ꯑꯋꯥꯃꯟ ꯈꯣꯠꯄ ꯂꯨꯄꯥ ꯇꯔꯥ ꯀꯨꯟ ꯀꯨꯟꯊ꯭ꯔꯥꯗ ꯑꯣꯏꯔꯁꯨ ꯁꯨꯝ ꯍꯥꯏꯕ ꯃꯇꯝꯗ ꯄꯤꯅꯤꯡꯕꯣꯏ ꯄꯤꯅꯤꯡꯗꯕꯣꯏ ꯇꯧꯕ ꯈꯔ ꯆꯩꯕꯤꯕ ꯉꯥꯡꯕꯤꯕ ꯑꯗꯨꯝ ꯌꯥꯎꯕꯤꯕ꯭ꯔꯣ ꯀꯃꯥꯏꯅ ꯇꯧꯒꯦ ꯎꯝ ꯎꯝ ꯑꯗꯣ ꯑꯗꯨꯝ ꯑꯗꯨꯃꯥꯏꯅ ꯃꯤꯅꯒ ꯊꯤ ꯊꯤꯅ ꯉꯥꯡꯗꯅ ꯈꯣꯠꯇꯅ ꯇꯧꯕ ꯌꯥꯎꯔꯛꯄꯁꯦ ꯁꯨꯝ ꯕ꯭ꯔꯗꯔ ꯍꯣꯏ ꯊꯕꯛꯁꯦ ꯁꯨꯝ ꯇꯣꯛꯑꯒꯦ ꯒꯥꯏꯅꯒ ꯈꯟꯕ ꯂꯩꯕꯤꯕ꯭ꯔꯥ ꯅꯠꯇ꯭ꯔꯒ ꯑꯗꯨꯝ ꯃꯈꯥ ꯇꯥꯅ ꯇꯧꯒꯦꯅ ꯈꯟꯕ꯭ꯔꯥ ꯃꯥꯅꯤ ꯃꯥꯅꯤ ꯑꯗꯨꯁꯨ ꯑꯗꯨꯝ ꯀꯔꯤ ꯀꯔꯤ ꯕ꯭ꯔꯗꯔ ꯍꯣꯏꯒꯤ ꯀꯩꯅꯣ ꯗꯦꯂꯤꯕꯔꯤꯁꯦ ꯁꯨꯝ ꯑꯩꯈꯣꯏ ꯀꯔꯤ ꯀꯔꯤ ꯁꯥꯏꯠ ꯀꯔꯤ ꯀꯔꯤ ꯂꯣꯝ ꯑꯣꯏꯒꯦ ꯁꯨꯝ ꯗꯦꯂꯤꯕꯔꯤ ꯆꯠꯄ ꯁꯨꯝ ꯕ꯭ꯔꯗꯔ ꯈꯛꯇꯪ ꯑꯣꯏꯕ꯭ꯔꯥ ꯑꯇꯣꯞꯄ ꯃꯣꯏ ꯁꯨꯝ ꯂꯩꯕ꯭ꯔꯥ ꯅꯠꯇ꯭ꯔꯒ ꯑꯇꯣꯞꯄ ꯂꯝꯒꯤꯁꯨ ꯆꯠꯄ ꯃꯤ ꯂꯩꯕ꯭ꯔꯥ

ꯑꯩꯁꯦ ꯍꯧꯖꯤꯛ ꯀꯥꯡꯄꯣꯛꯄꯤꯗ ꯂꯩꯖꯔꯒꯁꯨ ꯁꯨꯝ ꯃꯊꯪꯗꯁꯨ ꯑꯃ ꯑꯩꯅ ꯄꯥꯝꯕ ꯄꯣꯠꯈꯩ ꯁꯨꯝ ꯗꯦꯂꯤꯕꯔꯤ ꯇꯧꯔꯛꯄꯁꯦ ꯃꯊꯪ ꯑꯩꯗꯤ ꯂꯝꯁꯦ ꯁꯤꯟꯗꯣꯏꯅꯦꯕ ꯑꯩ ꯀꯥꯡꯄꯣꯛꯄꯤꯗ ꯂꯩꯕꯁꯦ ꯂꯩꯔꯔꯣꯏ ꯑꯇꯣꯞꯄ ꯂꯝꯗ ꯑꯃꯨꯛ ꯂꯩꯗꯣꯏꯅꯦꯕ ꯑꯩꯈꯣꯏ ꯃꯔꯤ ꯃꯇꯥꯒꯤꯗ ꯑꯗꯨꯗ ꯑꯗꯨ ꯂꯝꯗꯨꯗ ꯁꯨꯝ ꯑꯗꯨꯗ ꯑꯗꯨꯝ ꯑꯗꯥꯏꯕꯣꯛ ꯂꯣꯏ ꯌꯧꯕꯤꯒꯗ꯭ꯔꯥ ꯁꯤꯅꯤ ꯂꯣꯏꯅ ꯑꯗꯨꯝ ꯃꯅꯤꯄꯨꯔꯒꯤ ꯂꯣꯏꯅ ꯑꯗꯨꯝ ꯌꯧꯕ ꯅꯠꯇ꯭ꯔꯣ ꯑꯗꯨꯗꯤ ꯃꯊꯪꯗꯁꯨ ꯕ꯭ꯔꯗꯔ ꯍꯣꯏꯒꯤ ꯄꯣꯠꯁꯦ ꯑꯩꯅ ꯌꯥꯝꯅ ꯁꯤꯗ ꯑꯇꯣꯞꯄ ꯃꯐꯝꯗꯒꯤ ꯀꯩꯁꯨꯝ ꯄꯣꯠ ꯀꯩꯁꯨꯝ ꯀꯛꯑꯔꯣꯏ ꯕ꯭ꯔꯗꯔ ꯍꯣꯏꯒꯤꯁꯦ ꯌꯥꯝꯅ ꯐꯔꯦ ꯗꯦꯂꯤꯕꯔꯤꯁꯨ ꯌꯥꯝ ꯅꯥꯟꯅ ꯐꯖꯅ ꯇꯧꯕꯤꯔꯦ ꯑꯗꯒꯤ ꯄꯣꯠ ꯆꯩ ꯌꯣꯟꯕ ꯈꯣꯠꯄꯗꯁꯨ ꯐꯖꯅ ꯑꯩꯅ ꯄꯥꯝꯕꯗꯣ ꯉꯥꯛꯇ ꯊꯣꯛꯑꯦ ꯑꯗꯨꯅ ꯕ꯭ꯔꯗꯔ ꯍꯣꯏꯗꯒꯤ ꯃꯊꯪꯗꯁꯨ ꯑꯗꯨꯝ ꯇꯧꯖꯔꯛꯑꯒꯦ ꯑꯗꯒꯤ ꯎꯝ ꯎꯝ ꯑꯗꯣ ꯑꯩꯗꯤ ꯑꯍꯥꯝꯕ ꯀꯛꯄꯅꯦꯕꯀꯣ ꯕ꯭ꯔꯗꯔ ꯍꯣꯏꯗꯒꯤ ꯄꯣꯠ ꯀꯛꯄꯁꯦ ꯗꯦꯂꯤꯕꯔꯤ ꯇꯧꯔꯛꯄꯁꯨ ꯑꯍꯥꯟꯕ ꯇꯧꯔꯛꯄꯁꯤꯗ ꯌꯥꯝꯅ ꯄꯦꯟꯕꯗꯣ ꯑꯣꯏꯔꯦ ꯑꯗꯨꯅ ꯍꯟꯗꯛꯇꯤ ꯑꯍꯥꯟꯕ ꯑꯣꯏꯕꯒꯤ ꯇꯤꯞꯁꯇꯣ ꯀꯩꯁꯨ ꯌꯥꯝꯅ ꯉꯝꯍꯧꯗ꯭ꯔꯦ ꯃꯊꯪꯗꯗꯤ ꯌꯥꯝꯅ ꯉꯝꯕ ꯑꯣꯏꯕꯁꯨ ꯑꯣꯏꯖꯔꯒꯦ ꯑꯗꯒꯤ ꯕ꯭ꯔꯗꯔ ꯍꯣꯏꯁꯨ ꯑꯗꯨꯝ ꯌꯥꯝ ꯋꯥꯅ ꯈꯣꯠꯅ ꯆꯠꯆꯔꯤꯅꯤꯅ ꯑꯗꯨꯝ ꯐꯖꯅ ꯆꯠꯄ ꯉꯝꯕ ꯑꯗꯨꯝ ꯃꯤꯅ ꯁꯨꯝ ꯊꯥꯒꯠ ꯋꯥꯍꯩ ꯊꯥꯒꯠꯄꯁꯨꯝ ꯊꯥꯒꯠꯅꯕ ꯑꯣꯏꯖꯔꯁꯅꯨ ꯍꯥꯏꯔꯒ ꯕ꯭ꯔꯗꯔ ꯊꯝꯖꯔꯒꯦ ꯍꯣꯏ ꯀꯛꯀꯅꯤ ꯀꯛꯀꯅꯤ ꯕ꯭ꯔꯗꯔ ꯑꯗꯨꯗꯒꯤ ꯀꯛꯀꯅꯤ ꯍꯣꯏ ꯍꯣꯏ ꯊꯝꯖꯔꯦ ꯕ꯭ꯔꯗꯔ